ꯃꯅꯤꯄꯨꯔꯒꯤ ꯑꯥꯔꯠ ꯑꯦꯟ ꯀ꯭ꯔꯥꯞꯅ ꯁꯛ ꯇꯥꯛꯄ ꯍꯥꯏꯕ ꯇꯥꯔꯗꯤ ꯑꯩꯈꯣꯏꯒꯤ ꯃꯅꯤꯄꯨꯔꯒꯤ ꯏꯃꯥ ꯀꯩꯊꯦꯜꯗ ꯐꯪꯂꯤꯕ ꯑꯩꯈꯣꯏ ꯅꯨꯄꯤ ꯉꯥꯛꯇꯅ ꯐꯝꯕ ꯑꯩꯈꯣꯏꯒꯤ ꯀꯩꯊꯦꯜꯁꯤꯗ ꯐꯪꯂꯤꯕ ꯄꯣꯠ ꯆꯩ ꯑꯩꯈꯣꯏꯒꯤ ꯐꯤꯉꯥꯏꯔꯨꯛ ꯑꯗꯒꯤꯗꯤ ꯑꯩꯈꯣꯏꯒꯤ ꯄꯣꯂꯥꯡ ꯀꯩꯀꯥ ꯑꯗꯒꯤꯗꯤ ꯂꯩꯔꯤꯕ ꯊꯨꯃꯣꯛ ꯃꯌꯥꯝ ꯑꯃ ꯑꯗꯒꯤꯗꯤ ꯀꯕꯨꯏ ꯀꯥꯡꯕꯨꯅ ꯁꯥꯕ ꯑꯩꯈꯣꯏꯒꯤ ꯃꯔꯤꯡ ꯀꯕꯨꯏ ꯃꯔꯤꯡ ꯃꯔꯤꯡ ꯀꯥꯡꯕꯨꯅ ꯁꯥꯕ ꯊꯨꯃꯣꯛ ꯀꯩꯀꯥ ꯑꯩꯈꯣꯏꯒꯤ ꯐꯖ ꯐꯖꯕ ꯄꯣꯠꯆꯩ ꯃꯌꯥꯝ ꯂꯩꯔꯤ ꯑꯗꯒꯤꯗꯤ ꯃꯅꯤꯄꯨꯔ ꯁꯉꯥꯏ ꯐꯦꯁꯇꯤꯕꯦꯜꯃꯛꯇꯗ ꯑꯣꯏꯕ ꯇꯥꯔꯒꯁꯨ ꯑꯩꯈꯣꯏꯒꯤ ꯎꯠꯂꯤꯕ ꯑꯩꯈꯣꯏꯒꯤ ꯑꯥꯔꯠ ꯑꯦꯟ ꯀ꯭ꯔꯥꯞꯀꯤ ꯑꯩꯈꯣꯏꯒꯤ ꯈꯨꯠ ꯁꯥ ꯍꯩꯕꯒꯤ ꯑꯩꯈꯣꯏꯒꯤ ꯄꯣꯠ ꯆꯩ ꯃꯌꯥꯝꯃ ꯑꯗꯒꯤꯗꯤ ꯁꯤꯁꯤꯡꯁꯤꯅ ꯑꯩꯈꯣꯏꯒꯤ ꯑꯩꯈꯣꯏꯒꯤ ꯃꯅꯤꯄꯨꯔ ꯃꯅꯤꯄꯨꯔꯅ ꯑꯩꯈꯣꯏꯒꯤ ꯑꯥꯔꯠ ꯑꯦꯟ ꯀ꯭ꯔꯥꯐꯀꯤ ꯂꯝꯖꯤꯗ ꯏꯟꯗꯤꯌꯥꯕꯨ ꯑꯩꯈꯣꯏꯒꯤ ꯄ꯭ꯔꯤꯊꯤꯕꯗ ꯑꯩꯈꯣꯏꯒꯤ ꯆꯥꯎꯈꯠꯅꯕ ꯑꯃꯁꯨꯡ ꯃꯣꯏꯒꯤ ꯃꯁꯛ ꯇꯥꯛꯄꯗ ꯑꯩꯈꯣꯏ ꯃꯌꯦꯡ ꯄꯥꯡꯉꯦꯅ ꯍꯥꯏꯅꯤꯡꯉꯤ